ꯑꯩꯅ ꯍꯧꯖꯤꯛ ꯍꯧꯖꯤꯛ ꯑꯩꯈꯣꯏꯒꯤ ꯋꯤꯟꯇꯔꯒ ꯂꯥꯛꯄꯁꯤꯗ ꯌꯥꯝꯅ ꯀꯣꯏꯅꯤꯡꯕ ꯆꯠꯅꯤꯡꯕ ꯍꯥꯏꯔꯛ ꯇꯥꯔꯒꯗꯤ ꯏꯟꯗ꯭ꯌꯥꯒꯤ ꯑꯣꯏꯅ ꯆꯠꯅꯤꯡꯕꯗꯤ ꯑꯩ ꯃꯅꯥꯂꯤꯠꯁꯦ ꯆꯠꯅꯤꯡꯉꯦ ꯑꯃꯨꯛꯇ ꯆꯠꯇ꯭ꯔꯤꯌꯦ ꯑꯗꯨꯗ ꯃꯅꯥꯂꯤꯒꯤ ꯆꯤꯡꯒꯤ ꯂꯝꯕꯦꯟꯗ ꯆꯠꯄ ꯑꯗꯒꯤ ꯆꯤꯡ ꯃꯊꯛꯇ ꯑꯥꯏꯁ ꯇꯥꯕ ꯑꯗꯒꯤ ꯑꯩꯈꯣꯏꯒꯤ ꯑꯩꯈꯣꯏ ꯃꯌꯥꯝ ꯆꯠꯂꯤꯕꯁꯤꯡꯗꯨ ꯁꯒꯣꯜꯒ ꯇꯣꯡꯉꯒ ꯎꯆꯥꯟ ꯃꯔꯛꯇꯒ ꯆꯠꯄꯗꯨ ꯑꯗꯨ ꯌꯥꯝꯅ ꯆꯠꯅꯤꯡꯉꯦ ꯑꯗꯨ ꯄꯥꯝꯃꯦ ꯍꯧꯖꯤꯛꯀꯤ ꯑꯣꯏꯅꯗꯤ ꯃꯅꯥꯂꯤꯠꯁꯦ